ꯍꯂꯣ ꯁꯤꯕꯣ ꯂꯝꯖꯤꯡꯕ ꯀꯦꯞ ꯁꯔꯚꯤꯁꯀꯤ ꯑꯣꯏꯕꯤꯔꯕ ꯁꯥꯔ ꯈꯣꯏꯒꯤ ꯗ꯭ꯔꯥꯏꯚꯔ ꯃꯍꯦꯁꯅ ꯊꯧꯔꯤꯕ ꯒꯥꯔꯤꯁꯤ ꯌꯥꯝꯅ ꯃꯣꯠꯅ ꯊꯧꯔꯦ ꯑꯗꯣ ꯑꯩꯈꯣꯏꯗꯁꯨ ꯌꯥꯝꯅ ꯑꯀꯥꯏꯕ ꯑꯣꯏꯔꯦ ꯌꯥꯔꯒꯗꯤ ꯃꯍꯥꯛꯁꯤ ꯃꯥꯛꯁꯀꯨꯝꯕ ꯎꯞꯄꯤꯔꯒ ꯍꯛꯆꯥꯡ ꯇꯔꯨ ꯇꯅꯥꯟꯅ ꯐꯖꯅ ꯒꯥꯔꯤꯁꯤ ꯊꯧꯍꯟꯕꯤꯔꯒꯗꯤ ꯌꯥꯝꯅ ꯅꯨꯡꯉꯥꯏꯖꯒꯅꯤ